ꯃꯅꯤꯄꯨꯔꯤ ꯃꯤ ꯌꯥꯝꯅ ꯃꯈꯣꯏꯒꯤ ꯂꯣꯟ ꯑꯁꯤ ꯃꯈꯣꯏꯒꯤ ꯃꯁꯛ ꯑꯃꯁꯨꯡ ꯖꯥꯇꯤ ꯑꯗꯨꯗ ꯇꯤꯟꯕꯒꯦ ꯋꯥꯈꯜ ꯑꯗꯨ ꯐꯣꯡꯗꯣꯛꯅꯕꯒꯤꯗꯃꯛ ꯀꯔꯝꯅ ꯍꯥꯎ ꯗꯨ ꯗ ꯃꯅꯤꯄꯨꯔ ꯄꯤꯄꯜ ꯌꯨꯖ ꯗꯤꯌꯔ ꯂꯦꯡꯒ꯭ꯋꯦꯖ ꯇꯨ ꯑꯦꯛꯁꯄ꯭ꯔꯦꯁ ꯗꯤꯌꯔ ꯑꯥꯏꯗꯦꯟꯇꯤꯇꯤ ꯑꯦꯟ ꯁꯦꯟꯁ ꯑꯣꯐ ꯕꯤꯂꯣꯡꯒꯤꯡ ꯃꯅꯤꯄꯨꯔꯤ ꯃꯤꯌꯥꯝꯅ ꯃꯈꯣꯏꯒꯤ ꯂꯣꯟ ꯑꯁꯦ ꯃꯁꯛ ꯑꯃꯁꯨꯡ ꯖꯥꯇꯤ ꯀꯃꯥꯏꯅ ꯊꯝꯒꯦ ꯍꯥꯏꯔꯗꯤ ꯑꯩꯈꯣꯏ ꯃꯁꯦꯜꯒꯤ ꯏꯁꯇꯦꯠ ꯃꯩꯇꯩꯒꯤ ꯂꯣꯟ ꯈꯛꯇꯅ ꯁꯥꯏ ꯍꯥꯏꯒꯦ ꯑꯣꯏꯔꯗꯤ ꯑꯩꯈꯣꯏꯒꯤ ꯃꯁꯛ ꯂꯣꯟꯒꯤꯗꯃꯛ ꯏꯃꯥ ꯃꯥꯔꯀꯦꯠ ꯑꯣꯏꯅ ꯏꯁꯇꯥꯕ꯭ꯂꯤꯁ ꯇꯧꯕꯤꯌꯦ ꯀꯔꯤ ꯍꯥꯏꯔꯗꯤ ꯕꯤꯖꯤꯅꯦꯁ ꯇꯧꯕꯒꯤꯗꯃꯛ ꯂꯣꯟꯁꯦ ꯌꯥꯝ ꯉꯥꯡꯖꯔꯤ ꯅ꯭ꯌꯨꯖ ꯆꯦꯅꯦꯜꯁꯤꯡꯁꯨ ꯏꯁꯇꯥꯕ꯭ꯂꯤꯁ ꯇꯧꯕꯤꯌꯦ ꯅ꯭ꯌꯨꯖ ꯄꯦꯄꯔꯁꯨ ꯅꯨꯡꯇꯤ ꯄꯥꯕ꯭ꯂꯤꯁ ꯇꯧꯕꯤꯌꯦ ꯑꯗꯨ ꯅꯠꯇꯅ ꯃꯩꯇꯩꯒꯤ ꯂꯣꯟꯒꯤꯗꯃꯛ ꯐꯤꯔꯣꯜꯁꯨ ꯁꯥꯖꯜꯂꯤ ꯏꯁꯩꯁꯨ ꯌꯥꯝꯅ ꯁꯛꯂꯤ ꯃꯨꯕꯤꯁꯨ ꯌꯥꯝ ꯇꯧꯕꯤꯌꯦ ꯑꯗꯨ ꯅꯠꯇꯅ ꯑꯩꯈꯣꯏ ꯃꯩꯇꯩꯁꯤꯡꯅ ꯂꯣꯟꯒꯤ ꯃꯁꯛꯀꯤꯗꯃꯛ ꯌꯨꯇꯨꯞꯇꯁꯨ ꯃꯔꯛ ꯃꯔꯛꯇ ꯂꯣꯟꯁꯦ ꯁꯨꯃꯥꯏꯅ ꯑꯩꯈꯣꯏꯒꯤ ꯃꯩꯇꯩꯒꯤ ꯂꯣꯟ ꯂꯩꯕꯅꯤ ꯍꯥꯏꯅ ꯌꯨꯇꯨꯞꯇꯁꯨ ꯑꯞꯂꯣꯠ ꯇꯧꯕꯤꯌꯦ